ꯍꯦꯜꯂꯣ ꯁꯣꯝꯁꯤ ꯍꯣꯇꯦꯜ ꯔꯤꯁꯦꯞꯁꯟ ꯑꯣꯏꯕꯤꯔꯕ꯭ꯔꯥ ꯑꯣ ꯑꯩꯒꯤ ꯍꯣꯇꯦꯜꯒꯤ ꯔꯨꯝꯗꯣ ꯀꯩꯅꯣ ꯂꯣꯛꯇꯨ ꯍꯥꯡꯗꯣꯛꯄ ꯌꯥꯗ꯭ꯔꯦ ꯑꯗꯨꯅ ꯑꯊꯨꯕ ꯃꯇꯝꯗ ꯁꯦꯝꯕꯤꯕ ꯌꯥꯒꯗ꯭ꯔꯣ ꯑꯗꯨꯗꯤ ꯌꯥꯝ ꯅꯨꯡꯉꯥꯏꯔꯦ ꯑꯗꯣ ꯑꯊꯨꯕ ꯃꯇꯝꯗꯗꯤ ꯊꯥꯕꯤꯔꯛꯑꯣꯀꯣ ꯍꯣꯏ ꯑꯗꯨꯗꯤ ꯃꯦꯗꯥꯝ ꯌꯥꯝ ꯅꯨꯡꯉꯥꯏꯔꯦ ꯊꯝꯖꯔꯒꯦ